ꯎꯝ ꯑꯩꯒꯤꯗꯨ ꯇꯣꯏꯂꯦꯠꯁꯨ ꯑꯦꯇꯦꯁ ꯇꯧꯕꯤꯌꯣ

ꯑꯥ ꯍꯣꯏ ꯑꯗꯨꯝ ꯅꯪꯅ ꯐꯖꯕ ꯑꯗꯨꯝ ꯇꯧꯕꯤꯌꯣ ꯄꯩꯁꯥꯗꯤ ꯑꯗꯨꯝ ꯍꯌꯦꯡ ꯅꯠꯇ꯭ꯔꯒ ꯑꯩꯅ ꯍꯣꯔꯦꯟ ꯅꯧꯕꯨ ꯖꯤ ꯄꯦ ꯇꯧꯕꯤꯒꯦ

ꯀꯂꯔꯁꯨ ꯑꯗꯨꯝ ꯅꯪꯅ ꯑꯗꯨꯝ ꯐꯖꯕ ꯑꯗꯨꯝ ꯍꯥꯞꯄꯤꯈ꯭ꯔꯣ ꯍꯣꯏ ꯍꯣꯏ

ꯎꯝ ꯑꯁꯤ ꯅꯝꯕꯔ ꯌꯨꯁ ꯇꯧꯏꯀꯣ ꯑꯣ ꯑꯣ ꯍꯣꯏ ꯑꯩꯠ ꯋꯥꯟ ꯋꯥꯟ ꯅꯥꯏꯟ ꯅꯥꯏꯟ ꯐꯣꯔ ꯐꯣꯔ

ꯁꯤꯛꯁ ꯁꯤꯛꯁ ꯑꯥ ꯑꯥ

ꯍꯣꯏ ꯍꯣꯏ ꯑꯗꯨꯗꯤ ꯄꯨꯜꯂꯞ ꯂꯥꯏꯛ ꯇ꯭ꯋꯦꯟꯇꯤ ꯇꯨ ꯊꯥꯎꯖꯟ ꯀꯣ

ꯎꯝ ꯑꯥ ꯍꯣꯏ ꯍꯣꯏ ꯅꯣꯏ ꯑꯦꯖꯁ ꯇꯧꯕꯤꯌꯣ ꯍꯣꯏ